ꯍꯂꯣ ꯇꯥꯔꯦ ꯇꯥꯔꯦ ꯎꯝ ꯊꯕꯛ ꯈꯔ ꯂꯣꯏꯁꯜꯂꯝꯃꯒ ꯇꯥꯏꯌꯦ ꯊꯕꯛ ꯂꯣꯏꯁꯤꯜꯂꯝꯃꯒ ꯆꯠꯁꯤꯗꯅ ꯄꯨꯡ ꯀꯩꯅꯣ ꯑꯗ꯭ꯋꯥꯏꯗ ꯈꯔ ꯉꯟꯅ ꯊꯣꯛꯁꯦꯕ ꯃꯤꯁꯨ ꯍꯧꯒꯗꯣꯏꯅꯤꯅ ꯎꯝ ꯈꯔ ꯉꯟꯅ ꯊꯣꯛꯑꯒ ꯃꯈꯣꯏꯁꯨ ꯀꯦꯔꯒ ꯂꯣꯏꯁꯜꯂ ꯂꯩꯔꯝꯃꯣ ꯍꯥꯏꯌꯣ ꯑꯧ ꯏꯃꯥꯟꯅꯕꯤ ꯑꯅꯤ ꯑꯍꯨꯝꯗ ꯐꯥꯎꯔꯒꯦ ꯑꯩꯅ ꯑꯃꯨꯛ ꯍꯣꯏ ꯑ

ꯇꯧꯗ꯭ꯔꯤꯗ ꯑꯩ ꯉꯥꯏꯍꯥꯛ ꯂꯩꯔꯒ ꯊꯤꯔꯒꯦꯅ ꯎꯝ ꯑꯃꯨꯛ ꯀꯦꯕꯗ ꯍꯥ ꯄꯨꯡ ꯑꯅꯤ ꯑꯍꯨꯝꯅꯦꯕ ꯑꯗꯨꯅ ꯊꯕꯛꯀꯁꯦ ꯉꯟꯇꯥ ꯂꯣꯏꯁꯤꯜꯂꯒ ꯅꯨꯃꯤꯠ ꯆꯪꯗ꯭ꯔꯤꯉꯩꯗ ꯈꯔ ꯅꯥꯟꯅ ꯀꯦꯔꯒ ꯑꯗꯨꯗꯨꯅ ꯑꯩꯈꯣꯏꯗ ꯂꯥꯛꯑꯒ ꯄꯨꯂꯞ ꯀꯦꯃꯤꯟꯅꯔꯁꯨ ꯀꯩꯁꯨ ꯀꯥꯏꯗꯦ ꯀꯩꯅꯣ ꯑꯩꯅ ꯀꯦꯕ ꯈꯔ ꯍꯩꯇꯦ ꯅꯪꯗꯤ ꯈꯔ ꯍꯩ ꯅꯈꯣꯏ ꯏꯃꯥꯗꯣ ꯊꯦꯡꯅ ꯍꯜꯂꯛꯀꯅꯤ ꯍꯥꯏꯕ꯭ꯔꯣ ꯉꯁꯤꯕꯣ ꯎꯝ ꯑꯗꯨꯅꯦ ꯑꯩꯈꯣꯏꯗ ꯂꯥꯛꯑꯒ ꯏꯕꯥꯅꯤ ꯋꯥꯔꯤ ꯁꯥꯟꯅ ꯁꯥꯟꯅ ꯀꯦꯔꯒ ꯅꯥꯟꯅ ꯐꯩꯗꯅ ꯑꯗꯨꯅ ꯊꯣꯛꯁꯨ ꯊꯣꯛꯃꯤꯟꯅꯈꯤꯕ ꯎꯝ ꯄꯨꯂꯞ ꯑꯩꯈꯣꯏꯗ ꯂꯥꯛꯑꯒ ꯆꯠꯃꯤꯟꯅꯔꯁꯨ ꯌꯥꯏ ꯑꯗꯩ ꯏꯕꯥꯅꯤꯅ ꯊꯣꯛꯈꯤꯕꯗ ꯍꯧꯃꯤꯟꯅꯔꯁꯨ ꯌꯥꯏ ꯂꯩꯔꯝꯃꯗꯤ ꯅꯪꯉꯤꯗꯅ ꯑꯗꯨ ꯃꯈꯣꯏ ꯂꯤꯀꯣꯟ ꯁꯥꯟꯅꯕꯗꯨ ꯅꯪꯕꯨ ꯈꯪꯕ꯭ꯔꯣ ꯎꯝ ꯑꯩꯁꯨ ꯈꯪꯗꯦ ꯀꯌꯥꯗꯤ ꯑꯗꯣ ꯃꯈꯣꯏꯗꯒꯤ ꯈꯔ ꯑꯍꯜ ꯂꯃꯟꯁꯤꯡꯁꯨ ꯂꯣꯏꯅ ꯂꯥꯛꯀꯅꯤ ꯍꯥꯏꯕꯅꯤꯅ ꯃꯈꯣꯏꯗꯒꯤ ꯈꯔ ꯇꯥꯅꯍꯧꯒꯦ ꯇꯧꯕꯅꯤꯕ ꯎꯝ ꯑꯣ ꯑꯩꯗꯤ ꯂꯨꯕꯣꯏ ꯅꯤꯡꯉꯨꯔꯦ ꯑꯗꯨꯒꯨꯝꯕ ꯇꯥꯔꯣꯏꯗ꯭ꯔꯥꯅ ꯄꯥꯈꯠꯂꯨꯔꯦ ꯑꯗꯨꯒꯤꯅꯤꯅꯦ ꯑꯧ ꯍꯣꯔꯦꯟ ꯃꯤꯠꯆꯤ ꯇꯛ ꯇꯛ ꯑꯗꯒꯤ ꯏꯃꯥꯟꯅꯕꯁꯤꯡꯗꯨꯁꯨ ꯈꯔ ꯈꯔ ꯅꯥꯟꯅ ꯀꯦꯔꯒ ꯂꯥꯛꯑꯗꯤ ꯐꯅꯤꯀꯣ ꯍꯣꯔꯦꯟ ꯄꯤꯌꯔ ꯄꯤꯌꯔ ꯄꯥꯕꯗ ꯑꯩꯈꯣꯏꯅ ꯑꯃꯨꯛ ꯍꯦꯟꯗꯣꯛꯈꯤꯗꯅ ꯎꯝ ꯃꯈꯣꯏꯅ ꯑꯃꯨꯛ ꯀꯦꯗꯕꯤ ꯂꯥꯛꯀꯗꯣꯏꯅꯦꯕ ꯃꯈꯣꯏꯁꯨ ꯀꯦꯔꯛꯀꯅꯤꯗ ꯈꯔꯗꯤ ꯎꯝ ꯂꯩ ꯑꯣ ꯑꯗꯨ ꯑꯣꯏꯔꯒ ꯍꯣꯔꯦꯟ ꯄꯨꯔꯛꯑꯣ ꯑꯄꯥꯝꯕꯗꯨ ꯈꯜꯂꯒ ꯁꯦꯠꯂꯒꯦ ꯑꯩꯒꯤꯗꯨꯅ ꯑꯃꯨꯛ ꯈꯔ ꯐꯖꯔꯝꯗ꯭ꯔꯗꯤ ꯄꯥꯝꯗ꯭ꯔꯗꯤ ꯅꯪꯒꯤꯗꯨꯅ ꯄꯥꯝꯃꯗꯤ ꯀꯅꯥꯅ ꯈꯪꯕ ꯌꯣꯜꯂꯤ ꯌꯣꯜꯂꯤ ꯐꯖ ꯐꯖꯕ ꯎꯝ ꯎꯝ ꯃꯥꯟꯅꯍꯟꯗꯕ ꯌꯥꯗꯦ ꯏꯕꯥꯅꯤꯗꯤ ꯎꯝ ꯁꯑꯣꯡ ꯁꯗꯥꯁꯨ ꯃꯥꯟꯅꯕꯅꯤꯅ ꯎꯝ ꯆꯠꯃꯤꯟꯅꯕꯗ ꯍꯥ ꯈꯪꯗ꯭ꯔꯤꯅꯤ ꯑꯧ ꯑꯗꯨꯃꯥꯏ ꯇꯧꯔꯁꯨ ꯌꯥꯏ ꯑꯗꯨꯃꯥꯏ ꯀꯧꯔꯁꯨ ꯑꯗꯨꯝ ꯈꯨꯝꯕꯤꯔꯒ ꯂꯣꯏꯔꯦ ꯅꯠꯇ꯭ꯔꯥ ꯎꯝ ꯑꯗꯨꯅꯦ ꯆꯞ ꯃꯥꯟꯅꯩꯌꯦꯕ ꯅꯪꯒ ꯑꯩꯒꯁꯦ ꯆꯥꯛ ꯊꯣꯡꯉꯝꯗꯣꯏꯔꯥ ꯅꯪꯒꯤꯗꯣ ꯑꯁ ꯅꯣꯏ ꯇꯥꯆꯧꯗꯤ ꯌꯥꯝ ꯐꯩꯌꯦ ꯑꯗꯨꯗꯤ ꯎꯝ ꯑꯩꯁꯨꯅꯦ ꯍꯣꯔꯦꯟ ꯆꯥꯛꯇꯣ ꯑꯩꯈꯣꯏ ꯑꯩꯁꯨ ꯊꯣꯡꯗꯣꯛꯑꯝꯃꯒꯦ ꯑꯗꯨꯒ ꯅꯪ ꯑꯗꯨꯝ ꯂꯥꯛꯑꯣ ꯑꯩꯁꯨ ꯊꯕꯛ ꯂꯩꯇꯕꯅꯤꯅ ꯎꯝ ꯍꯦꯛꯇ ꯆꯦꯜꯂꯛꯑꯣ ꯑꯩ ꯉꯥꯏꯔꯝꯃꯗꯧꯅꯦ ꯅꯪ ꯂꯥꯛꯄꯒ ꯑꯗꯨꯝ ꯀꯦꯃꯤꯟꯅꯔꯗꯧꯅꯤ ꯎꯝ ꯐꯤꯔꯣꯟꯗꯨꯁꯨ ꯄꯨꯔꯛꯄ ꯀꯥꯎꯅꯤꯀꯣ ꯑꯃꯨꯛ ꯑꯃꯨꯛ ꯄꯨꯔꯛꯑꯣꯏ ꯍꯣꯔꯦꯟ ꯃꯥꯅꯦ ꯈꯔꯒ ꯇꯞꯀꯟꯕꯁꯤꯗꯀꯣ ꯑꯗꯨꯅ ꯈꯔ ꯋꯥꯠꯂꯤꯀꯥꯟꯗꯒꯤꯕꯨ ꯂꯣꯏꯁꯜꯂꯁꯦꯕ ꯎꯝ ꯎꯝ ꯑꯗꯣ ꯃꯈꯣꯏꯒꯤꯁꯦ ꯄꯨꯡ ꯀꯌꯥ ꯑꯗ꯭ꯋꯥꯏꯗꯒꯤ ꯍꯧꯔꯒ ꯀꯌꯥ ꯑꯗ꯭ꯋꯥꯏꯗ ꯂꯣꯏꯒꯗꯣꯏꯖꯥꯠꯅꯣ ꯌꯥꯝ ꯊꯦꯡꯒꯗꯣꯏꯖꯥꯠꯂꯣ ꯑꯣ ꯈꯔꯗꯤ ꯀꯨꯏꯗꯕꯀꯣ ꯍꯣꯏꯗ ꯄꯨꯡ ꯅꯤꯄꯥꯟ ꯃꯥꯄꯟ ꯑꯗ꯭ꯋꯥꯏꯗ ꯑꯥꯎ ꯍꯥꯏꯔꯝꯃꯣ ꯅꯈꯣꯏ ꯇꯥꯆꯧꯗ ꯑꯗꯨꯒ ꯆꯦꯜꯂꯛꯑꯣ ꯂꯥꯛꯑꯣꯀꯣ ꯂꯣꯏꯁꯟꯃꯤꯟꯅꯅꯕ ꯎꯝ ꯑꯩꯁꯨ ꯉꯥꯏꯔꯝꯃꯒꯦ ꯑ ꯑ ꯊꯝꯃꯒꯦꯀꯣ